ꯔꯪꯒꯣꯂꯤ ꯅꯨꯃꯤꯠꯇ ꯂꯥꯏꯒꯤ ꯑꯣꯏꯕ ꯊꯧꯔꯝ ꯇꯧꯕ ꯂꯥꯏꯁꯪꯗ ꯆꯠꯄꯅ ꯆꯤꯡꯕꯁꯤꯡ ꯑꯁꯤ ꯑꯩꯈꯣꯏꯒꯤ ꯆꯠꯅꯕꯤꯒꯤ ꯃꯇꯨꯡ ꯏꯟꯅ ꯑꯩꯈꯣꯏꯒꯤ ꯑꯣꯏꯅꯗꯤ ꯃꯩꯇꯩꯒꯤ ꯑꯣꯏꯅ ꯆꯩꯔꯥꯎꯕ ꯏꯃꯣꯏꯅꯨ ꯏꯔꯥꯠꯄ ꯑꯃꯁꯨꯡ ꯄꯥꯟꯊꯣꯏꯕꯤ ꯏꯔꯥꯠꯄ ꯑꯁꯤꯅ ꯆꯤꯡꯕꯁꯤꯡ ꯑꯁꯤ ꯑꯩꯈꯣꯏꯒꯤ ꯑꯣꯏꯅ ꯅꯥꯠꯀꯤ ꯑꯣꯏꯅ ꯂꯩꯖꯩ ꯗꯨꯔꯒꯥ ꯄꯨꯖꯥ ꯍꯥꯏꯅ ꯃꯤꯌꯥꯝꯅ ꯇꯧꯅꯔꯤꯕ ꯑꯩꯈꯣꯏꯒꯤ ꯄꯥꯟꯊꯣꯏꯕꯤ ꯏꯔꯥꯠꯄ ꯍꯥꯏꯔꯤꯕ ꯑꯁꯤꯅ ꯑꯩꯈꯣꯏꯒꯤ ꯂꯥꯏꯁꯪꯗ ꯆꯠꯇꯨꯅ ꯂꯥꯏ ꯈꯨꯔꯨꯝꯕꯅ ꯆꯤꯡꯕ ꯑꯊꯦꯟ ꯄꯣꯠ ꯀꯠꯄꯅ ꯆꯤꯡꯕ ꯑꯁꯤ ꯇꯧꯋꯤ ꯑꯗꯨꯒ ꯏꯃꯣꯏꯅꯨꯗꯤ ꯌꯨꯝꯗ ꯇꯧꯋꯤ ꯑꯗꯨꯒ ꯆꯩꯔꯥꯎꯕꯅ ꯊꯣꯡꯒꯥꯟꯗ ꯊꯣꯛꯇꯨꯅ ꯂꯥꯏꯒꯤ ꯑꯣꯏꯅ ꯊꯥꯗꯣꯛꯇꯨꯅ ꯆꯍꯤ ꯍꯧꯕꯒꯤ ꯄꯥꯂꯟꯁꯤꯡ ꯑꯁꯤ ꯄꯥꯡꯊꯣꯛꯏ